ꯑꯩꯅ ꯄꯥꯝꯕ ꯂꯝ ꯀꯣꯏꯐꯝ ꯍꯥꯏꯔꯒꯗꯤ ꯂꯣꯛꯇꯥꯛ ꯄꯥꯠ ꯂꯣꯛꯇꯥꯛ ꯄꯥꯠ ꯑꯁꯤꯗ ꯑꯩꯅ ꯄꯥꯝꯖꯕ ꯍꯥꯏꯔꯒꯗꯤ ꯂꯣꯛꯇꯥꯛ ꯄꯥꯠ ꯑꯁꯤ ꯑꯩꯈꯣꯏ ꯏꯟꯗꯤꯌꯥꯒꯤ ꯑꯣꯏꯕ ꯑꯁꯦꯡꯕ ꯏꯁꯤꯡ ꯐꯪꯕ ꯈ꯭ꯋꯥꯏꯗꯒꯤ ꯆꯥꯎꯕ ꯄꯥꯠ ꯑꯃꯅꯤ ꯂꯣꯛꯇꯥꯛ ꯄꯥꯠ ꯑꯁꯤ ꯑꯗꯨꯒ ꯃꯐꯝ ꯑꯁꯤꯗ ꯐꯖ ꯐꯖꯕ ꯀꯌꯥ ꯃꯔꯨꯝ ꯑꯃ ꯂꯩꯈ꯭ꯔꯦ ꯂꯣꯛꯇꯥꯛ ꯄꯥꯠ ꯑꯁꯤꯗ ꯀꯩꯕꯨꯜ ꯂꯝꯖꯥꯎ ꯅꯦꯁꯅꯦꯜ ꯄꯥꯔꯛ ꯍꯥꯏꯕꯗꯤ ꯑꯩꯈꯣꯏꯒꯤ ꯄ꯭ꯔꯤꯊꯤꯕꯤꯗ ꯑꯃ ꯈꯛꯇꯪ ꯑꯣꯏꯅ ꯐꯪꯕ ꯑꯗꯨꯒꯨꯝꯕ ꯁꯉꯥꯏ ꯁꯉꯥꯏꯒꯤ ꯂꯩꯐꯝ ꯀꯩꯕꯨꯜ ꯂꯝꯖꯥꯎ ꯅꯦꯜꯅꯦꯜ ꯄꯥꯔꯛ ꯑꯁꯤꯁꯨ ꯂꯩ ꯀꯩꯕꯨꯜ ꯂꯝꯖꯥꯎ ꯅꯦꯁꯅꯦꯜ ꯄꯥꯔꯛ ꯑꯁꯤꯗ ꯑꯇꯣꯞꯄ ꯇꯣꯉꯥꯟ ꯇꯣꯉꯥꯟꯕ ꯖꯤꯕ ꯀꯌꯥ ꯃꯔꯨꯝ ꯑꯃꯁꯨ ꯂꯩꯈ꯭ꯔꯦ ꯎꯆꯦꯛ ꯑꯗꯒꯤ ꯁꯥ ꯉꯥ ꯂꯤꯟ ꯑꯁꯤꯅꯆꯤꯡꯕ ꯇꯣꯉꯥꯟ ꯇꯣꯉꯥꯟꯕ ꯖꯤꯕ ꯃꯈꯟ ꯀꯌꯥ ꯃꯔꯨꯝ ꯑꯃ ꯂꯩ ꯑꯗꯨꯒ ꯂꯣꯛꯇꯥꯛ ꯄꯥꯠ ꯑꯁꯤ ꯑꯗꯨꯒꯨꯝꯕ ꯑꯇꯥꯎꯕ ꯐꯨꯝꯗꯤ ꯍꯥꯏꯕꯗꯤ ꯇꯥꯎꯗꯨꯅ ꯂꯩꯕ ꯏꯁꯤꯡꯒꯤ ꯃꯊꯛꯇ ꯇꯥꯎꯗꯨꯅ ꯂꯩꯕ ꯐꯨꯝꯗꯤ ꯍꯥꯏꯕꯗꯤ ꯃꯗꯨꯒꯤ ꯃꯊꯛꯇꯨꯗ ꯌꯨꯝ ꯀꯌꯥ ꯃꯔꯨꯝ ꯑꯃꯁꯨ ꯁꯥꯅꯩ ꯑꯗꯨꯒ ꯃꯁꯤ ꯌꯦꯡꯕꯗ ꯌꯥꯝꯅ ꯐꯖꯩ ꯑꯇꯥꯎꯕ ꯐꯨꯝꯗꯤ ꯑꯁꯤ ꯑꯗꯨꯒ ꯂꯣꯛꯇꯥꯛ ꯄꯥꯇ ꯑꯁꯤꯗ ꯑꯁꯤꯒꯤ ꯑꯀꯣꯏꯕꯗ ꯌꯨꯝ ꯀꯌꯥ ꯃꯔꯨꯝ ꯑꯃ ꯇꯥꯏ ꯑꯗꯨꯗ ꯇꯥꯔꯤꯕ ꯌꯨꯝꯁꯤꯡ ꯑꯁꯤ ꯂꯣꯛꯇꯥꯛ ꯄꯥꯠ ꯑꯁꯤꯒꯤ ꯃꯇꯦꯡꯅ ꯍꯤꯡꯕ ꯉꯝꯖꯔꯤꯕꯅꯤ ꯍꯥꯏꯕꯗꯤ ꯂꯣꯛꯇꯥꯛ ꯄꯥꯠ ꯑꯁꯤꯗꯒꯤ ꯔꯤꯁꯣꯔꯁ ꯍꯥꯏꯕꯗꯤ ꯉꯥ ꯆꯥꯛ ꯆꯤꯡꯕ ꯀꯌꯥ ꯃꯔꯨꯝ ꯑꯃ ꯐꯥꯗꯨꯅ ꯃꯗꯨꯒꯤ ꯃꯇꯦꯡꯅ ꯄꯨꯟꯁꯤ ꯀꯌꯥ ꯃꯔꯨꯝ ꯑꯃ ꯂꯣꯛꯇꯥꯛ ꯑꯁꯤꯅ ꯄꯤꯌꯦꯕ ꯖꯤꯕ ꯀꯌꯥꯑꯃꯒꯤ ꯄꯨꯟꯁꯤ ꯀꯌꯥ ꯃꯔꯨꯝ ꯑꯃ ꯂꯣꯛꯇꯥꯛ ꯑꯁꯤꯅ ꯄꯤ ꯑꯗꯨꯒ ꯂꯣꯛꯇꯥꯛ ꯄꯥꯠ ꯑꯁꯤ ꯌꯦꯡꯕꯗ ꯑꯗꯨꯛꯀꯤ ꯃꯇꯤꯛ ꯐꯖꯩ ꯃꯁꯤ ꯌꯥꯝ ꯄꯥꯛ ꯆꯥꯎꯕ ꯑꯗꯨꯒ ꯂꯣꯛꯇꯥꯛ ꯄꯥꯠ ꯑꯁꯤ ꯌꯦꯡꯕ ꯃꯤꯑꯣꯏ ꯀꯌꯥ ꯃꯔꯨꯝ ꯑꯃꯁꯨ ꯂꯥꯛꯏ ꯑꯗꯨꯒ ꯑꯩꯅ ꯊꯣꯏꯅ ꯍꯦꯟꯅ ꯏꯟꯇꯔꯦꯁ ꯂꯩꯔꯤꯕꯗꯤ ꯂꯣꯛꯇꯥꯛ ꯄꯥꯠ ꯑꯁꯤꯗ ꯍꯥꯏꯕꯗꯤ ꯑꯇꯥꯎꯕ ꯐꯨꯝꯗꯤꯗꯣ ꯑꯗꯨꯒꯤ ꯃꯊꯛꯇꯒ ꯌꯨꯝꯒ ꯁꯥꯔꯒ ꯂꯩꯕꯗꯣ ꯃꯗꯨ ꯌꯦꯡꯕꯗ ꯌꯥꯝꯅ ꯐꯖꯩ ꯑꯗꯨꯒ ꯂꯣꯛꯇꯥꯛ ꯄꯥꯠ ꯍꯥꯏꯕꯗꯤ ꯑꯩꯈꯣꯏꯅ ꯀꯣꯏꯕ ꯆꯠꯄ ꯃꯇꯝꯗ ꯃꯣꯇꯣꯔ ꯕꯣꯠꯀ ꯇꯣꯡꯗꯅ ꯍꯥꯏꯕꯗꯤ ꯂꯣꯛꯇꯥꯛ ꯄꯥꯠꯇꯨꯗ ꯄꯥꯠꯇꯨꯗ ꯑꯩꯈꯣꯏꯅ ꯊꯧꯗꯨꯅ ꯑꯗꯒꯤ ꯄꯥꯠꯀꯤ ꯐꯖꯕ ꯀꯌꯥ ꯃꯔꯨꯝ ꯃꯥꯒꯤ ꯐꯖꯕ ꯌꯦꯡꯗꯨꯅ ꯃꯗꯨꯗꯒꯤ ꯑꯩꯈꯣꯏꯅ ꯑꯩꯅ ꯌꯥꯝ ꯄꯥꯝꯖꯕ ꯍꯥꯏꯕꯗꯨ ꯑꯣꯏꯖꯩ